ꯍꯂꯣ ꯑꯣ ꯍꯥꯏꯕꯤꯌꯨ ꯑꯣ ꯍꯥꯏꯕꯤꯌꯨ ꯍꯥꯏꯕꯤꯌꯨ

ꯑꯣ ꯏꯟꯁꯨꯔꯦꯟꯁꯁꯦ ꯃꯈꯜ ꯌꯥꯝ ꯌꯥꯝꯃꯦꯕꯀꯣ ꯑꯉꯥꯡꯒꯤ ꯑꯣꯏꯕꯁꯨ ꯌꯥꯏ ꯏꯁꯥꯒꯤ ꯑꯣꯏꯔꯁꯨ ꯌꯥꯏ ꯔꯤꯇ꯭ꯌꯔꯠꯃꯦꯟ ꯄ꯭ꯂꯥꯟ ꯑꯣꯏꯔꯁꯨ ꯌꯥꯏ ꯑꯗꯨꯗꯤ ꯃꯌꯥꯝ ꯂꯩꯈ꯭ꯔꯦꯕꯀꯣ ꯑꯗꯣ ꯀꯔꯝꯕꯅ ꯍꯦꯟꯅ ꯀꯩꯅꯣ ꯇꯧꯕꯤꯅꯤ ꯏꯁꯥꯒꯤ ꯑꯣꯏꯅ ꯍꯥꯏꯕꯤꯌꯨꯔꯥ

ꯂꯨꯄꯥ ꯂꯥꯈ ꯑꯃꯒ ꯂꯤꯁꯤꯡ ꯀꯨꯟ ꯇꯔꯨꯛꯁꯦ ꯊꯥꯗꯗꯤ ꯂꯨꯄꯥ ꯂꯤꯁꯤꯡ ꯇꯔꯥꯒ ꯆꯥꯃꯉꯥ ꯆꯥꯃꯉꯥꯁꯦ ꯂꯨꯄꯥ ꯂꯤꯁꯤꯡ ꯇꯔꯥꯒ ꯆꯥꯃꯉꯥ ꯆꯥꯉꯥꯁꯦ ꯆꯍꯤ ꯀꯨꯟꯊ꯭ꯔꯥꯁꯤ ꯂꯧꯊꯣꯛꯄ ꯌꯥꯏꯌꯦꯕ ꯆꯍꯤ ꯀꯨꯟꯊ꯭ꯔꯥꯁꯦ ꯂꯧꯊꯣꯛꯄ ꯃꯇꯝꯗꯗꯤ ꯑꯩꯈꯣꯏꯅ ꯍꯨꯟꯈꯤꯕ ꯄꯩꯁꯥꯁꯦ ꯂꯨꯄꯥ ꯂꯥꯈ ꯇꯔꯥꯈꯛꯇꯅꯦꯕ ꯑꯗꯒꯤ ꯀꯨꯟꯊ꯭ꯔꯥ ꯂꯧꯊꯣꯛꯄ ꯃꯇꯝꯗꯗꯤ

ꯑꯗꯨꯗ ꯑꯩꯅ ꯆꯍꯤ ꯇꯔꯥ ꯆꯍꯤ ꯇꯔꯦꯠ ꯇꯨꯡꯖꯜꯂꯒꯦ ꯑꯩꯅ ꯂꯨꯄꯥ ꯂꯥꯈ ꯇꯔꯦꯠ ꯂꯨꯄꯥ ꯂꯥꯈ ꯇꯔꯦꯠꯁꯤ ꯃꯇꯨꯡꯗ ꯑꯩꯅ ꯆꯍꯤ ꯇꯔꯥ ꯃꯉꯥꯗ ꯂꯧꯊꯣꯛꯅꯤꯡꯉꯦ ꯆꯍꯤ ꯇꯔꯥ ꯃꯉꯥꯗ ꯂꯧꯊꯣꯛꯆꯒꯦ ꯆꯍꯤ ꯇꯔꯦꯠ ꯇꯨꯡꯖꯜꯂꯒ ꯇꯔꯥ ꯃꯉꯥꯗ ꯂꯧꯊꯣꯛꯆꯒꯦ ꯍꯥꯏꯕ ꯃꯇꯝꯗ ꯑꯩꯈꯣꯏꯅ ꯐꯪꯒꯗꯧꯕ ꯄꯩꯁꯥꯁꯦ ꯂꯨꯄꯥ ꯂꯥꯈ ꯀꯨꯟ ꯅꯤꯄꯥꯟꯅꯦꯕ ꯑꯩꯅ ꯇꯨꯡꯖꯟꯖꯈꯤꯕ ꯄꯩꯁꯥꯁꯤꯅ ꯂꯨꯄꯥ ꯂꯥꯈ ꯇꯔꯦꯠꯈꯛꯇꯅꯦꯕ ꯑꯗꯨꯃꯥꯏꯅ ꯀꯥꯟꯅꯕꯗꯣ ꯃꯌꯥꯝ ꯂꯩꯕ ꯍꯥꯏꯕ ꯇꯥꯏ ꯑꯉꯥꯡꯒꯤꯁꯨ ꯀꯥꯟꯅꯕ ꯃꯌꯥꯝ ꯂꯩꯌꯦꯕ

ꯂꯦꯝꯍꯧꯔꯤꯕ ꯆꯍꯤ ꯃꯥꯒꯤ ꯍꯦꯛ ꯆꯍꯤ ꯀꯨꯟꯃꯉꯥ ꯁꯨꯗ꯭ꯔꯤꯕ ꯐꯥꯎꯕ ꯑꯩ ꯂꯨꯄꯥ ꯂꯥꯈ ꯑꯃꯃꯝꯁꯤ ꯇꯨꯡꯖꯟꯖꯒꯦ ꯍꯥꯏꯕ ꯇꯨꯡꯖꯟꯕ ꯃꯇꯝ ꯐꯪꯒꯗꯣꯏꯕ ꯄꯩꯁꯥꯁꯦ ꯂꯨꯄꯥ ꯂꯥꯥꯈ ꯌꯥꯡꯈꯩꯅꯦꯕ ꯑꯩꯅ ꯂꯨꯄꯥ ꯂꯥꯥꯈ ꯌꯥꯡꯈꯩ ꯇ꯭ꯋꯦꯟꯇꯤ ꯑꯣꯏꯒꯗꯧꯅꯤ ꯂꯨꯄꯥ ꯂꯥꯈ ꯀꯩꯅꯣ ꯑꯣꯏꯕꯤꯒꯗꯣꯏꯕ ꯂꯨꯄꯥ ꯂꯥꯈ ꯃꯔꯤꯐꯨꯃꯥꯊꯣꯏ ꯑꯣꯏꯕꯤꯒꯗꯣꯏꯕ ꯈ꯭ꯋꯥꯏꯗꯒꯤ ꯃꯤꯅꯤꯃꯝꯅꯦꯕ ꯁꯤꯗꯒꯤ ꯍꯦꯜꯂꯛꯀꯗꯧꯕ ꯈꯛꯇꯅꯦꯕ ꯁꯤꯗꯤ ꯈ꯭ꯋꯥꯏꯗꯒꯤ ꯃꯤꯅꯤꯃꯝ ꯑꯩꯈꯣꯏꯅ ꯑꯩꯅ ꯑꯗꯨꯒ ꯑꯃꯅ ꯁꯤꯒꯤ ꯅꯨꯡꯉꯥꯏꯕ ꯑꯃꯅ ꯑꯩꯈꯣꯏꯅ ꯍꯨꯜꯂꯤꯉꯩ ꯃꯅꯨꯡꯁꯤꯡꯁꯦ ꯆꯍꯤ ꯑꯃ ꯍꯨꯟꯕꯤꯈ꯭ꯔꯦ ꯅꯠꯇ꯭ꯔꯒ ꯑꯅꯤ ꯍꯨꯟꯕꯤꯈ꯭ꯔꯦ ꯈꯜꯂꯁꯤꯅꯦ ꯑꯗꯨꯒ ꯑꯩꯁꯤ ꯍꯨꯟꯕ ꯉꯝꯈꯤꯗ꯭ꯔꯦ ꯑꯅꯥꯕꯅꯤ ꯈꯪꯗꯦ ꯈꯣꯠꯄꯅꯤ ꯈꯪꯗꯦ ꯌꯥꯎꯈꯤꯗꯅ ꯑꯗꯨ ꯉꯁꯥꯏꯒꯤ ꯃꯦꯆꯨꯔꯤꯇꯤ ꯃꯇꯝꯁꯤꯗ ꯂꯧꯊꯣꯛꯄ ꯃꯇꯝꯗ ꯄꯩꯁꯥꯗꯣ ꯑꯗꯨꯝ ꯉꯁꯥꯏ ꯍꯨꯟꯈꯤꯕꯗꯨꯒꯤ ꯏꯟꯇꯔꯦꯁ ꯑꯗꯨꯝ ꯍꯣꯠꯂꯒ ꯑꯗꯨꯝ ꯄꯤꯒꯅꯦꯕ ꯅꯠꯇ꯭ꯔꯒꯅ ꯆꯍꯤ ꯑꯃ ꯍꯨꯜꯂꯝꯃꯒ ꯑꯩꯁꯦ ꯂꯩꯈꯤꯗ꯭ꯔꯦ ꯍꯥꯏꯔꯒꯗꯤ ꯑꯅꯤꯁꯨꯕ ꯆꯍꯤꯁꯤꯡ ꯑꯁꯦ ꯑꯩꯈꯣꯏꯒꯤ ꯕꯦꯡꯁꯤꯅ ꯑꯗꯨꯝ ꯍꯨꯟꯒꯅꯦꯕ ꯑꯥ ꯃꯥꯅ ꯍꯦꯛ ꯁꯨꯗ꯭ꯔꯤꯕ ꯐꯥꯎꯕ ꯑꯗꯨꯝ ꯍꯨꯟꯒꯅꯦꯕ ꯃꯥꯅ ꯈꯟꯈꯤꯕ ꯄꯩꯁꯥ ꯃꯁꯤꯡꯗꯨꯒꯤ ꯃꯇꯨꯡꯏꯟꯅ ꯑꯗꯨꯝ ꯍꯨꯟꯒꯅꯦꯕ ꯑꯩꯅ ꯆꯍꯤ ꯀꯨꯟ ꯈꯟꯈ꯭ꯔꯦ ꯆꯍꯤ ꯀꯨꯟꯁꯤꯗ ꯑꯩ ꯆꯍꯤ ꯑꯍꯨꯝ ꯈꯛꯇꯪ ꯍꯨꯜꯂꯝꯃꯦꯕ ꯑꯗꯨ ꯑꯩꯁꯦ ꯂꯩꯈꯤꯗ꯭ꯔꯦꯕ ꯍꯦꯛ ꯂꯩꯈꯤꯗꯕꯒ ꯁꯤꯒꯤ ꯅꯨꯡꯉꯥꯏꯕ ꯑꯃꯅ ꯍꯦꯛ ꯂꯩꯈꯤꯗꯕꯒ ꯁꯤꯒꯤ ꯂꯥꯈ ꯑꯃꯁꯤꯒꯤ ꯇꯦꯟ ꯄꯥꯔꯁꯦꯟ ꯇꯦꯟ ꯄꯥꯔꯁꯦꯟ ꯅꯠꯇꯦ ꯇꯦꯟ ꯇꯥꯏꯝꯁꯁꯦ ꯏꯃꯨꯡꯒꯤ ꯅꯣꯃꯤꯅꯤꯗ ꯄꯤꯒꯅꯦꯕ ꯅꯣꯃꯤꯅꯤꯗ ꯄꯤꯔꯒ ꯂꯦꯝꯍꯧꯔꯤꯕ ꯄꯩꯁꯥꯁꯦ ꯉꯁꯥꯏꯒꯤ ꯆꯍꯤ ꯑꯍꯨꯝꯂꯛ ꯍꯨꯟꯈ꯭ꯔꯦ ꯁꯤꯗ ꯑꯩ ꯂꯩꯈꯤꯗ꯭ꯔꯕꯅꯤ ꯂꯨꯄꯥ ꯂꯥꯈ ꯇꯔꯥ ꯈꯨꯗꯛꯇ ꯄꯤꯔꯅꯤ ꯑꯗꯨꯒ ꯂꯦꯝꯍꯧꯔꯤꯕ ꯄꯩꯁꯥꯁꯤꯡ ꯑꯁꯦ ꯀꯩꯅꯣꯗ ꯑꯩꯈꯣꯏꯒꯤ ꯕꯦꯡꯅ ꯑꯗꯨꯝ ꯍꯨꯟꯒꯅꯦꯕ ꯍꯦꯛ ꯂꯣꯏꯗ꯭ꯔꯤꯕ ꯐꯥꯎꯕ ꯑꯗꯨꯒ ꯁꯤꯒꯤ ꯑꯩꯈꯣꯏ ꯀꯩꯅꯣꯗꯁꯨ ꯀꯥꯟꯅꯒꯅꯤ ꯍꯨꯜꯂꯤꯕ ꯃꯤꯗꯁꯨ ꯀꯥꯟꯅꯒꯅꯤ ꯐꯪꯒꯗꯧꯕ ꯃꯤꯗꯁꯨ ꯀꯥꯟꯅꯒꯅꯤ ꯑꯗꯨꯒ ꯂꯣꯏꯔꯒꯁꯨ ꯑꯃꯨꯛ ꯀꯥꯟꯅꯕ ꯍꯥꯏꯕ ꯇꯥꯔꯦ ꯑꯗꯨꯒ ꯁꯤꯒꯤ ꯅꯨꯡꯉꯥꯏꯕ ꯇꯦꯛꯁ ꯐ꯭ꯔꯤ ꯐꯪꯕ ꯃꯇꯝꯗ ꯇꯦꯛꯁ ꯑꯃꯠꯇ ꯂꯧꯔꯣꯏꯌꯦꯕꯀꯣ ꯇꯦꯛꯁ ꯑꯃꯠꯇ ꯑꯗꯨꯒ ꯇꯦꯛꯁ ꯊꯤꯕ ꯃꯤ ꯑꯣꯏꯕ ꯇꯥꯔꯒꯗꯤ ꯇꯦꯛꯁ ꯑꯃꯠꯇ ꯂꯧꯍꯟꯗꯕ ꯑꯩꯈꯣꯏꯒꯤ ꯀꯩꯅꯣ ꯒꯣꯃꯦꯟꯒꯤ ꯑꯣꯐꯤꯁꯥꯔ ꯑꯣꯏꯕ ꯇꯥꯔꯁꯨ ꯇꯦꯛꯁ ꯑꯃꯠꯇ ꯂꯧꯍꯟꯗꯕ ꯌꯥꯏ ꯇꯦꯛꯁ ꯔꯤꯖꯦꯝꯁꯟ ꯂꯩꯌꯦꯕꯀꯣ ꯑꯗꯨ ꯐꯪꯕꯗꯁꯨ ꯇꯦꯛꯁ ꯐ꯭ꯔꯤ ꯑꯣꯏꯔꯅꯤ ꯍꯣꯏ ꯁꯤ ꯀꯥꯟꯅꯕꯁꯤꯡꯁꯦ ꯑꯥ ꯍꯣꯏ ꯎꯝ ꯌꯦꯡꯕꯤꯌꯣꯅꯦ ꯎꯝ ꯎꯝ